ꯑꯩꯅ ꯈ꯭ꯋꯥꯏꯗꯒꯤ ꯄꯥꯝꯖꯕ ꯔꯤꯁꯤꯄꯤ ꯑꯗꯣ ꯁꯥ ꯊꯣꯡꯕꯅꯤ ꯁꯥ ꯊꯣꯡꯕꯒꯤ ꯅꯤꯌꯣꯝꯗꯤ ꯑꯍꯥꯟꯕꯗ ꯁꯥꯗꯣ ꯆꯥꯝꯊꯣꯛꯑꯅꯤ ꯑꯍꯨꯝꯂꯛ ꯑꯗꯨꯒ ꯀꯪꯍꯜꯂꯅꯤ ꯀꯪꯍꯟꯕ ꯂꯣꯏꯔꯒ ꯊꯝꯃꯅꯤ ꯑꯗꯣ ꯈꯥꯡꯗ ꯊꯥꯎ ꯍꯩꯔꯅꯤ ꯑꯗꯣ ꯊꯥꯎ ꯃꯨꯜꯂꯛꯑꯦ ꯍꯥꯏꯕ ꯀꯥꯟꯗ ꯇꯦꯖꯄꯇꯥ ꯃꯅꯥ ꯍꯩꯔꯤꯕꯣꯞ ꯊꯥꯊꯔꯅꯤ ꯑꯗꯣ ꯑꯃꯨꯛꯀ ꯇꯤꯜꯍꯧ ꯊꯥꯊꯔꯅꯤ ꯊꯤꯜꯍꯧꯗꯨ ꯑꯣꯠꯂꯅꯤ ꯑꯣꯠꯂꯦ ꯍꯥꯏꯔ ꯀꯥꯟ ꯃꯨꯜꯂꯀꯥꯟꯗ ꯑꯃꯨꯛꯀ ꯆꯅꯝ ꯁꯤꯡ ꯊꯥꯊꯔꯅꯤ ꯑꯗꯨ ꯂꯣꯏꯝ ꯁꯟ ꯃꯣꯏ ꯂꯣꯏꯅ ꯃꯨꯜꯂꯛꯑꯦ ꯍꯥꯏꯕ ꯀꯥꯟꯗ ꯑꯃꯨꯛꯀ ꯃꯆꯨ ꯃꯔꯣꯛ ꯊꯨꯝ ꯖꯤꯔꯥ ꯍꯥꯞꯄꯅꯤ ꯑꯗꯨꯒ ꯑꯃꯨꯛꯀ ꯑꯣꯠꯈꯥꯏꯔꯅꯤ ꯏꯁꯤꯡ ꯍꯩꯔꯅꯤ ꯑꯗꯒꯤ ꯑꯃꯨꯛꯀ ꯑꯣꯠꯂꯛꯑꯅꯤ ꯃꯨꯜꯂꯛꯑꯦ ꯀꯥꯔꯨꯝ ꯀꯥꯔꯨꯝ ꯂꯥꯎꯔꯛꯑꯦ ꯍꯥꯏꯕ ꯀꯥꯟꯗ ꯑꯃꯨꯛꯀ ꯏꯁꯤꯡ ꯍꯩꯖꯤꯜꯂꯒ ꯑꯥꯜꯂꯨꯗꯣ ꯑꯥꯜꯂꯨ ꯑꯗꯒꯤ ꯁꯥꯗꯨ ꯍꯥꯞꯆꯤꯜꯂꯅꯤ ꯑꯗꯒꯤ ꯈꯨꯝꯖꯤꯜꯂꯒ ꯊꯝꯃꯅꯤ ꯈꯨꯝꯖꯤꯜꯂꯒ ꯊꯝꯃ ꯃꯇꯨꯡꯗ ꯍꯥꯡꯗꯣꯛꯑꯒ ꯑꯣꯠꯈꯥꯏꯔꯅꯤ ꯑꯣꯠꯈꯥꯏꯔ ꯃꯇꯨꯡꯗ ꯑꯃꯨꯛꯀ ꯏꯁꯤꯡ ꯈꯔ ꯈꯤꯛꯑꯅꯤ ꯈꯤꯛꯑꯕ ꯂꯣꯏꯔ ꯃꯇꯨꯡꯗ ꯑꯃꯨꯛꯀ ꯈꯨꯝꯖꯤꯟꯈ꯭ꯔꯅꯤ ꯃꯈꯨꯝꯗꯣ ꯑꯃꯨꯛꯀ ꯑꯗꯨꯒ ꯉꯥꯛꯇꯪ ꯂꯩꯔꯒ ꯑꯃꯨꯛꯀ ꯍꯥꯡꯗꯣꯛꯑꯅꯤ ꯍꯥꯡꯀꯣꯛꯑ ꯃꯇꯨꯡꯗ ꯑꯃꯨꯛꯀ ꯏꯁꯤꯡ ꯈꯔ ꯍꯩꯖꯤꯜꯂꯒ ꯑꯥꯜꯂꯨꯗꯨ ꯁꯥ ꯃꯨꯟꯕꯒꯤ ꯆꯥꯡꯗ ꯑꯃꯨꯛ ꯃꯨꯜꯍꯜꯂꯅꯤ ꯃꯨꯜꯍꯜꯂꯦ ꯍꯥꯏꯕ ꯀꯥꯟꯗ ꯑꯔꯣꯏꯕꯒꯤ ꯃꯍꯤ ꯍꯥꯞꯄꯅꯤ ꯃꯍꯤ ꯍꯥꯞꯄ ꯂꯣꯏꯔꯒ ꯁꯧꯍꯜꯂꯅꯤ ꯁꯧꯔꯒ ꯃꯨꯜꯂꯦ ꯍꯥꯏꯕ ꯀꯥꯟ ꯇꯥꯟꯖꯥꯗ ꯃꯍꯤꯗꯨ ꯀꯪꯊꯔꯛꯑꯀꯥꯟꯗ ꯐꯗꯤꯒꯣꯝ ꯍꯥꯞꯄꯅꯤ ꯑꯗꯨꯒ ꯊꯥꯡꯊꯔꯅꯤ ꯑꯗꯨꯗꯨꯒ ꯆꯥꯕ ꯀꯥꯟꯗ ꯑꯩꯅꯒ ꯊꯣꯡꯕꯒꯤ ꯁꯨꯝ ꯆꯥꯕ ꯀꯥꯟꯗ ꯆꯥꯅꯤꯡ ꯆꯥꯅꯤꯡ ꯊꯣꯡꯉꯒ ꯍꯥꯎꯅꯒ ꯆꯥꯕꯗꯣ ꯑꯩꯅꯒ ꯁꯨꯝ ꯍꯔꯥꯎꯕ ꯑꯗꯒꯤ ꯆꯥꯔꯤꯕ ꯏꯃꯥ ꯍꯣꯏ ꯀꯩ ꯍꯣꯏꯅꯁꯨ ꯍꯥꯎꯋꯦ ꯀꯥꯏꯅ ꯍꯥꯏꯔꯛꯄꯗꯨꯗ ꯑꯩꯅꯒ ꯌꯥꯝꯅ ꯍꯔꯥꯎꯕ ꯑꯗꯒꯤ ꯁꯥ ꯊꯣꯡꯕꯗꯨꯁꯨ ꯌꯥꯝꯅ ꯍꯥꯎꯕ ꯑꯩꯅꯒ ꯄꯥꯝꯕꯒ ꯑꯩꯅ ꯊꯣꯡꯖꯕꯒ ꯄꯥꯝꯕꯒ ꯍꯦꯛ ꯑꯗꯨ ꯍꯔꯥꯎꯖꯕꯗꯣ ꯑꯗꯨ